ꯍꯦꯜꯂꯣ ꯑꯁꯤ ꯀꯣꯐꯤ ꯕꯥꯔ ꯑꯣꯏꯕꯤꯗꯣꯏꯔꯥ ꯑꯥ ꯑꯩꯗꯣ ꯉꯁꯥꯏ ꯑꯆꯥꯄꯣꯠ ꯈꯔ ꯑꯣꯗꯔ ꯇꯧꯖꯕꯅꯦꯕ ꯑꯗꯣ ꯆꯧ ꯐ꯭ꯔꯥꯏ ꯔꯥꯏꯁ ꯃꯣꯃꯣ ꯑꯣꯗꯔ ꯇꯧꯖꯕꯅꯦ ꯑꯗꯣ ꯆꯥꯕ ꯑꯝꯇ ꯌꯥꯗ꯭ꯔꯦ ꯃꯅꯝꯁꯨ ꯌꯥꯝꯅ ꯅꯝꯊꯤꯔꯦ ꯄꯣꯠ ꯑꯆꯥꯄꯣꯠꯁꯨ ꯐ꯭ꯔꯦꯁ ꯑꯝꯇ ꯑꯣꯏꯗ꯭ꯔꯦ ꯑꯗꯨ ꯑꯁꯤ ꯀꯃꯥꯏꯅ ꯀꯁꯇꯃꯔꯗ ꯁꯤ ꯄꯤꯔꯛꯏꯅꯣ ꯁꯤꯗꯤ ꯀꯁꯇꯃꯔ ꯃꯥꯡꯒꯅꯤꯌꯦ ꯅꯣꯏ ꯑꯗꯣ ꯌꯥꯔꯒꯗꯤ ꯑꯩꯒꯤ ꯄꯩꯁꯥꯗꯣ ꯔꯤꯐꯟ ꯇꯧꯕꯤꯔꯣ ꯑꯩ ꯅꯈꯣꯏ ꯗꯨꯀꯥꯟꯗꯒꯤ ꯑꯆꯥꯄꯣꯠ ꯑꯃꯠꯇ ꯑꯩ ꯂꯧꯖꯔꯔꯣꯏꯒꯦ ꯌꯥꯔꯗꯤ ꯄꯩꯁꯥ ꯔꯤꯐꯟ ꯇꯧꯕꯤꯔꯣ